ꯑꯩꯍꯥꯛꯅ ꯀꯣꯏꯕ ꯆꯠꯄ ꯃꯇꯝꯗ ꯌꯥꯝꯅ ꯊꯥꯖꯗꯕ ꯀꯜꯆꯔꯦꯜ ꯁꯣꯛ ꯑꯃ ꯊꯦꯡꯅꯈꯤ ꯍꯥꯏꯗꯤ ꯌꯥꯝꯅ ꯉꯛꯄ ꯊꯧꯗꯣꯛꯅꯤ ꯑꯩꯈꯣꯏꯒ ꯃꯈꯣꯏꯒ ꯌꯥꯝ ꯊꯤꯅ ꯈꯦꯠꯅꯩ ꯇꯧꯔꯤꯕ ꯃꯑꯣꯡ ꯑꯗꯣ ꯗꯦꯂꯤꯗ ꯑꯩꯈꯣꯏ ꯁ꯭ꯇꯗꯤ ꯇꯨꯔ ꯑꯃ ꯆꯠꯄꯅꯦ ꯁ꯭ꯇꯗꯤ ꯇꯨꯔ ꯆꯠꯄꯗꯨꯗ ꯏꯃꯥꯅꯕꯒꯤ ꯃꯆꯦ ꯑꯃꯒꯤ ꯃꯌꯨꯝꯗ ꯆꯠꯂꯒ ꯑꯩꯈꯣꯏꯁꯦ ꯆꯤꯀꯟ ꯆꯥꯁꯦꯅ ꯆꯤꯀꯟ ꯂꯩꯕ ꯆꯠꯄꯅꯦ ꯆꯤꯀꯟꯁꯤꯗ ꯃꯈꯣꯏꯗꯤ ꯁ꯭ꯀꯤꯟꯁꯨ ꯆꯥꯗꯦ ꯑꯗꯨꯒ ꯃꯈꯣꯡꯁꯨ ꯆꯥꯗꯦ ꯑꯗꯒꯤ ꯃꯈꯧꯔꯤ ꯃꯀꯣꯛ ꯑꯃꯇ ꯆꯥꯔꯝꯗꯦꯕ ꯄꯨꯂꯞ ꯍꯣꯜ ꯕꯣꯗꯤꯁꯦ ꯁ꯭ꯀꯤꯟ ꯁꯦꯇꯠꯈ꯭ꯔꯒ ꯍꯣꯜ ꯕꯣꯗꯤꯁꯤꯗꯨ ꯈꯇꯪ ꯍꯥꯏꯗꯤ ꯕꯣꯗꯤ ꯃꯈꯣꯡ ꯃ ꯃꯀꯣꯛ ꯃꯩ ꯀꯩꯝ ꯌꯥꯎꯗꯕꯤꯗ ꯑꯣꯏꯅ ꯁ꯭ꯀꯤꯟꯒ ꯂꯣꯏꯅ ꯂꯧꯊꯣꯛꯑꯒ ꯑꯣꯏꯅ ꯆꯥꯌꯦꯕ ꯑꯗꯨ ꯎꯔꯨꯕꯗꯩ ꯑꯩꯈꯣꯏꯗꯤ ꯇꯣꯉꯥꯟꯅ ꯃꯈꯣꯏꯒꯤ ꯀꯜꯆꯔ ꯆꯠꯅꯕꯤꯗꯣ ꯎꯕꯗꯩ ꯑꯩꯈꯣꯏꯒꯤ ꯑꯣꯏꯅ ꯇꯣꯉꯥꯟꯅ ꯍꯥꯏꯕꯗꯤ ꯑꯩꯈꯣꯏꯒꯤ ꯆꯠꯅꯕꯤꯗ ꯆꯥꯕ ꯃꯑꯣꯡꯗ ꯑꯣꯏꯅ ꯁꯦꯝꯍꯜꯂꯦꯕ ꯑꯩꯈꯣꯏꯅ ꯌꯦꯟ ꯂꯩꯔꯒ ꯍꯥꯏꯗꯤ ꯑꯩꯈꯣꯏꯗꯤ ꯁ꯭ꯀꯤꯟꯖꯨ ꯂꯧꯊꯣꯛꯑ ꯆꯥꯗꯦ ꯃꯈꯣꯡ ꯃꯈꯨꯠ ꯀꯩꯒꯩ ꯃꯈꯣꯡ ꯀꯩꯒꯩꯗꯣ ꯂꯣꯏꯅ ꯆꯥꯕꯅꯤꯅ ꯃꯣꯏꯒꯤ ꯃꯑꯣꯡꯗꯨꯒꯗꯤ ꯌꯥꯝ ꯊꯤꯅ ꯀꯟꯇ꯭ꯔꯥꯁ ꯑꯣꯏꯈꯔꯦ ꯑꯗꯨꯅ ꯃꯣꯏ ꯁꯦꯝꯃꯤꯕ ꯀꯥꯡꯕꯨꯗꯨꯅꯁꯨ ꯑꯩꯈꯣꯏꯅ ꯍꯥꯏꯗꯤ ꯈꯣꯡ ꯃꯈꯣꯡ ꯃꯉꯛ ꯆꯥꯌꯦꯅ ꯑꯩꯈꯣꯏꯗꯁꯨ ꯍꯥꯏꯗꯤ ꯅꯣꯛꯅꯔꯛꯑꯦꯕ ꯑꯗꯨꯕꯨ ꯑꯩꯈꯣꯏꯅ ꯑꯗꯨꯝ ꯑꯩꯈꯣꯏꯗꯤ ꯁꯤ ꯁꯤꯁꯨ ꯂꯣꯏ ꯆꯥꯏ ꯁꯨꯃꯥꯏꯅ ꯈꯣꯠꯄꯅꯤ ꯍꯥꯎꯕꯅꯤ ꯈꯣꯠꯄꯅꯤ ꯍꯥꯏꯔꯒ ꯑꯗꯨꯝ ꯐꯖꯅ ꯃꯣꯏꯗ ꯋꯥꯔꯤꯗꯨ ꯂꯤꯔꯒ ꯑꯗꯨꯝ ꯍꯦꯟꯗꯜ ꯇꯧꯒꯤ